ꯑꯩꯅ ꯖꯒꯣꯏꯒꯤ ꯁꯤꯟꯊꯥ ꯑꯁꯤꯗ ꯁꯤꯡꯅꯕ ꯁꯤꯡ ꯅꯠꯇꯔꯒ ꯑꯌꯦꯠ ꯑꯄꯟ ꯁꯤꯡ ꯑꯃ ꯍꯦꯛꯇ ꯃꯥꯏ ꯄꯥꯛꯅ ꯊꯦꯡꯅꯈꯤꯕ ꯌꯥꯎꯏ ꯖꯒꯣꯏꯒꯤ ꯑꯣꯏꯕ ꯐꯤꯖꯤꯀꯦꯜ ꯃꯑꯣꯡ ꯑꯃ ꯂꯩꯇꯕꯁꯨ ꯇꯣꯉꯥꯟ ꯇꯣꯉꯥꯟꯕ ꯖꯒꯣꯏꯒꯤ ꯃꯑꯣꯡ ꯃꯇꯧꯁꯤꯡ ꯔꯤꯙꯝꯁꯤꯡ ꯑꯃꯁꯨꯡ ꯀꯜꯆꯔꯦꯜ ꯀꯣꯟꯇꯦꯛꯁꯤꯡ ꯈꯪꯕꯗ ꯑꯋꯥꯕ ꯀꯌꯥ ꯃꯥꯏꯌꯣꯛꯅꯔꯤ ꯕꯦꯂꯦꯠ ꯐ꯭ꯂꯨꯗꯤꯇꯤ ꯕꯔꯁꯦꯁ ꯍꯤꯞ ꯍꯣꯞꯀꯤ ꯁꯥꯔꯞꯅꯦꯁ ꯅꯠꯇ꯭ꯔꯒ ꯀ꯭ꯂꯥꯁꯤꯀꯦꯜ ꯏꯟꯗꯤꯌꯥꯟ ꯖꯒꯣꯏꯒꯤ ꯊꯧꯖꯥꯟ ꯚꯔꯁꯦꯁ ꯀꯟꯇꯦꯝꯄꯣꯔꯔꯤꯒꯤ ꯃꯑꯣꯡꯁꯤꯡꯒꯤ ꯑꯦꯊꯦꯂꯦꯇꯤꯖꯝ ꯒꯨꯝꯕ ꯂꯥꯟꯊꯦꯡꯅꯕꯅ ꯑꯩꯉꯣꯟꯗ ꯁꯤꯡꯅꯕ ꯑꯃ ꯑꯣꯏꯔꯤ ꯃꯁꯤꯒꯤ ꯃꯊꯛ ꯆꯠꯊꯣꯛ ꯆꯠꯁꯤꯟꯒꯤ ꯈꯣꯡꯊꯥꯡꯗ ꯏꯃꯣꯁꯟꯁꯤꯡꯕꯨ ꯏꯟꯇꯔꯄ꯭ꯔꯥꯏꯖ ꯇꯧꯕꯗ ꯃꯤꯑꯣꯏꯕꯒꯤ ꯑꯦꯛꯁꯄꯤꯔꯤꯌꯦꯟꯁꯀꯤ ꯃꯇꯥꯡꯗ ꯌꯥꯝꯅ ꯀꯨꯞꯅ ꯈꯪꯕ ꯃꯊꯧ ꯇꯥꯏ ꯍꯥꯏꯔꯤꯕ ꯑꯋꯥꯠꯄꯁꯤꯡ ꯑꯁꯤ ꯃꯥꯏꯊꯤꯕ ꯄꯤꯕꯗ ꯂꯦꯞꯇꯅ ꯇꯝꯕ ꯌꯦꯡꯁꯤꯟꯕ ꯑꯃꯁꯨꯡ ꯑꯦꯗꯥꯞꯇꯦꯁꯟ ꯌꯥꯎꯏ ꯑꯗꯨꯕꯨ ꯑꯩꯍꯥꯛꯅ ꯄꯥꯛ ꯆꯥꯎꯔꯕ ꯖꯒꯣꯏꯒꯤ ꯃꯥꯂꯦꯝ ꯑꯁꯤꯕꯨ ꯊꯤꯖꯤꯟꯕꯒꯤ ꯈꯨꯗꯣꯡ ꯆꯥꯕ ꯑꯁꯤ ꯌꯥꯝꯅ ꯄꯥꯝꯃꯤ ꯃꯁꯤꯒꯤ ꯊꯣꯏꯗꯣꯛꯄ ꯑꯩꯍꯥꯛ ꯏꯁꯥꯃꯛꯄꯨ ꯂꯨꯞꯆꯗꯨꯅ ꯃꯁꯤ ꯖꯒꯣꯏ ꯐ꯭ꯂꯣꯔꯒꯤ ꯍꯦꯟꯅ ꯕꯥꯏꯠ ꯑꯃꯁꯨꯡ ꯑꯦꯜꯒꯣꯔꯤꯗꯝꯒꯤ ꯂꯝꯗ ꯑꯣꯏꯔꯕꯁꯨ ꯁꯔꯨꯛ ꯌꯥꯅꯤꯡꯏ